ꯑꯩꯒꯤꯁꯤ ꯕꯨꯛ ꯂꯤꯁ ꯅꯠꯇ꯭ꯔꯒ ꯔꯤꯗꯤꯡ ꯂꯤꯁꯇ ꯀꯔꯤ ꯍꯥꯞꯁꯤꯒꯦ ꯍꯥꯏꯔꯒꯗꯤ ꯅꯝꯕꯔ ꯋꯥꯟꯗ ꯋꯤꯁꯗꯝ ꯅꯝꯕꯔ ꯇꯨ ꯏꯁꯇꯣꯔꯤ ꯕꯨꯛ ꯅꯝꯕꯔ ꯊ꯭ꯔꯤꯗ ꯇꯤꯡꯀꯜ ꯅꯝꯕꯔ ꯐꯣꯔꯗ ꯀꯔꯦꯟ ꯑꯦꯐꯤꯌꯔꯁ ꯅꯝꯕꯔ ꯐꯥꯏꯚꯇ ꯃꯦꯗꯤꯁꯅꯦꯜ ꯕꯨꯛ ꯅꯝꯕꯔ ꯁꯤꯛꯁꯇ ꯑꯦꯟꯀ꯭ꯂꯣꯄꯦꯗꯤꯌꯥ ꯀꯔꯤ ꯀꯔꯤꯒꯤ ꯑꯗꯨꯒ ꯋꯤꯁꯗꯝꯁꯤꯅ ꯍꯞꯇꯥꯗ ꯑꯗꯨꯝ ꯐꯣꯡꯈꯤꯕ ꯍꯞꯇꯥꯗ ꯐꯣꯡꯈꯤꯕ ꯑꯩꯈꯣꯏꯒꯤ ꯋꯔꯜꯒꯤ ꯑꯗꯨꯒ ꯑꯩꯒꯤ ꯑꯩꯈꯣꯏꯒꯤ ꯅꯣꯂꯦꯖ ꯂꯩꯅꯕ ꯑꯩꯈꯣꯏ ꯄ꯭ꯔꯤꯊꯤꯕꯤꯒꯤ ꯐꯦꯛ ꯀꯔꯤ ꯇꯧꯕ꯭ꯔꯥ ꯍꯧꯖꯤꯛ ꯀꯔꯤ ꯀꯔꯤ ꯇꯧꯕ꯭ꯔꯥ ꯍꯥꯏꯕꯗꯨ ꯁꯤ ꯋꯤꯁꯗꯝ ꯕꯨꯛꯇ ꯐꯪꯒꯅꯤ ꯑꯗꯨꯝ ꯅꯣꯂꯦꯖ ꯑꯗꯨ ꯕꯨꯛꯇ ꯑꯩꯈꯣꯏꯅ ꯌꯥꯝ ꯄꯥꯔꯁꯨ ꯈꯖꯤꯛ ꯄꯥꯔꯁꯨ ꯑꯩꯈꯣꯏꯗꯗꯤ ꯅꯣꯂꯦꯖ ꯑꯗꯨꯝ ꯂꯩꯍꯧꯒꯅꯤ ꯑꯗꯨꯒ ꯅꯝꯕꯔ ꯇꯨꯗꯅ ꯏꯁꯇꯣꯔꯤ ꯕꯨꯛ ꯏꯁꯇꯣꯔꯤ ꯕꯨꯛ ꯍꯥꯏꯁꯦ ꯑꯩꯈꯣꯏꯅ ꯏꯁꯇꯣꯔꯤ ꯕꯨꯛ ꯀꯔꯤꯒꯤ ꯄꯥꯕ꯭ꯔꯥ ꯍꯥꯏꯔꯗꯤ ꯑꯩꯈꯣꯏ ꯃꯥꯏꯟꯁꯦ ꯔꯤꯐ꯭ꯂꯦꯛꯁ ꯑꯣꯏꯅꯕ ꯑꯗꯨꯒ ꯅꯣꯂꯦꯖꯁꯨ ꯐꯪꯅꯕ ꯑꯗꯨꯒ ꯑꯩꯈꯣꯏ ꯂꯥꯏꯞ ꯕꯣꯔꯤꯡ ꯆꯨꯕꯀꯥꯟꯗ ꯑꯩꯈꯣꯏ ꯏꯁꯇꯣꯔꯤ ꯕꯨꯛꯁꯦ ꯑꯗꯨꯝ ꯄꯥꯔꯒ ꯃꯇꯝ ꯂꯦꯜꯂꯤ ꯑꯗꯨ

ꯇꯥꯅꯤꯡꯗꯦ ꯑꯗꯨꯒ ꯃꯤ ꯃꯤ ꯑꯩꯈꯣꯏ ꯋꯥ ꯉꯥꯡꯕ ꯌꯥꯝ ꯍꯩꯔꯗꯤ ꯏꯪꯂꯤꯁ ꯏꯪꯂꯤꯁꯁꯤ ꯑꯌꯥꯝꯕ ꯏꯪꯂꯤꯁꯅꯅꯤ ꯑꯗꯨ ꯑꯩꯈꯣꯏ ꯏꯪꯂꯤꯁ ꯐꯖꯅ ꯍꯩꯔꯗꯤ ꯃꯤꯅꯁꯨ ꯇꯥꯕ ꯅꯨꯡꯉꯥꯏꯒꯅꯦꯕꯀꯣ ꯑꯗꯨ ꯋꯥ ꯉꯥꯡꯕ ꯀꯥꯟꯗ ꯃꯤꯅꯁꯨ ꯅꯨꯡꯉꯥꯏꯒꯅꯦꯕ ꯑꯗꯨꯒ ꯑꯩꯈꯣꯏꯅ ꯐꯖꯅ ꯉꯥꯡꯉꯗꯤ ꯃꯤꯅꯁꯨ ꯇꯥꯅꯤꯡꯒꯅꯤ ꯑꯗꯨꯒ ꯅꯝꯕꯔ ꯐꯣꯔꯗꯅ ꯀꯔꯦꯟ ꯑꯦꯐꯤꯌꯔꯁ ꯀꯔꯦꯟ ꯑꯦꯐꯤꯌꯔꯁ ꯍꯥꯏꯗꯤ ꯅ꯭ꯌꯨꯁ ꯄꯦꯄꯔꯒꯨꯝꯕ ꯍꯧꯖꯤꯛ ꯍꯧꯖꯤꯛꯀꯤ ꯁꯤꯆ꯭ꯋꯦꯁꯟ ꯃꯔꯨꯑꯣꯏꯅ ꯍꯥꯏꯔꯕꯗ ꯃꯅꯤꯄꯨꯔꯒꯤ ꯍꯧꯖꯤꯛ ꯍꯧꯖꯤꯛ ꯑꯣꯏꯔꯤꯕ ꯃꯅꯤꯄꯨꯔꯒꯤ ꯁꯤꯆ꯭ꯋꯦꯁꯟꯁꯦ ꯑꯗꯨꯒꯤ ꯀꯔꯦꯟ ꯑꯦꯐꯤꯌꯔꯁꯇ ꯑꯗꯨꯝ ꯐꯪꯒꯅꯤ ꯑꯗꯨꯒ ꯃꯤꯗꯤꯁꯤꯅꯦꯜ ꯕꯨꯛ ꯃꯤꯗꯤꯁꯤꯅꯦꯜ ꯕꯨꯛ ꯍꯥꯏꯗꯤ ꯑꯩꯈꯣꯏ ꯍꯤꯗꯥꯛꯀꯤ ꯍꯤꯗꯥꯛꯀꯤ ꯍꯤꯗꯥꯛꯀꯤ ꯃꯔꯝꯗ ꯃꯈꯜ ꯃꯈꯜ ꯌꯥꯝ ꯂꯩ ꯍꯤꯗꯥꯛꯁꯦ ꯑꯗꯨꯒꯤ ꯑꯩꯈꯣꯏ ꯀꯣꯛ ꯆꯤꯛꯄꯒꯤꯁꯨ ꯑꯗꯨꯒ ꯈꯣꯡ ꯈꯨꯠ ꯅꯥꯕꯒꯤꯁꯨ ꯃꯌꯥꯝ ꯂꯩ ꯑꯗꯨ ꯄꯥꯔꯒ ꯑꯩꯈꯣꯏ ꯑꯩꯈꯣꯏ ꯄꯥꯔꯒ ꯂꯦꯛꯇꯨꯅꯤ ꯑꯗꯨꯒ ꯏꯟꯀ꯭ꯂꯣꯄꯤꯗꯤꯌꯥ ꯏꯟꯀ꯭ꯂꯣꯄ꯭ꯂꯦꯗꯤꯌꯥ ꯍꯥꯏꯗꯤ ꯅꯣꯂꯦꯖ ꯐꯣꯔ ꯑꯦꯛꯖꯥꯝꯄꯜ ꯑꯦꯛꯖꯥꯝꯄꯜ ꯍꯥꯏꯔꯕꯗ ꯑꯕꯗꯨꯜ ꯀꯂꯥꯝ ꯏꯟꯀ꯭ꯂꯣꯄꯦꯗꯤꯌꯥ ꯍꯥꯏꯁꯦ ꯑꯩꯈꯣꯏꯅ ꯑꯗꯨ ꯂꯩꯔꯗꯤ ꯁꯤꯖꯤꯟꯅꯕꯗ ꯂꯣꯏꯅ ꯈꯪꯕ ꯉꯝꯒꯅꯤꯕ ꯑꯕꯗꯨꯜ ꯀꯂꯥꯝꯒꯤ ꯑꯣꯏꯁꯦꯕ ꯑꯕꯗꯨꯜ ꯀꯂꯥꯝꯒꯤ ꯑꯗꯨ ꯑꯗꯨ ꯂꯥꯏꯔꯤꯛꯇ ꯑꯗꯨ ꯂꯥꯏꯔꯤꯛꯇ ꯄꯥꯔꯗꯤ ꯂꯣꯏꯅ ꯈꯪꯒꯅꯦꯕ ꯑꯗꯨ ꯑꯕꯗꯨꯜ ꯀꯂꯥꯝꯒꯤ ꯅꯝꯕꯔꯁꯦ ꯑꯕꯗꯨꯜ ꯀꯂꯥꯃꯝꯒꯤ ꯋꯥꯔꯤꯁꯦ ꯑꯗꯨꯒ ꯑꯕꯗꯨꯜ ꯀꯂꯥꯝ ꯅꯠꯇ꯭ꯔꯁꯨ ꯑꯇꯩ ꯑꯇꯩꯒꯤ ꯋꯥꯔꯤ ꯌꯥꯝ ꯂꯩꯌꯦꯕꯀꯣ ꯑꯗꯨ ꯂꯣꯏꯅ ꯈꯪꯕ ꯉꯝꯒꯅꯤ ꯑꯩꯈꯣꯏꯅ ꯁꯤꯅꯤ ꯑꯩꯅ ꯕꯨꯛ ꯂꯤꯁ ꯑꯣꯔ ꯔꯤꯗꯤꯡ ꯂꯤꯁꯀꯤ ꯀꯩꯅꯣ ꯇꯧꯕ ꯁꯤꯅꯤ